ꯍꯂꯣ ꯚꯥꯏ ꯑꯩ ꯆꯥꯔꯖꯔꯗꯨꯔꯣ ꯑꯩ ꯆꯥꯔꯖꯔꯗꯣ ꯑꯩ ꯕ꯭ꯔꯥꯟ ꯕꯕꯥꯅ ꯂꯩꯔꯨꯕꯅꯦꯕ ꯑꯗꯨ ꯄꯥꯎꯅꯥ ꯕꯖꯥꯔꯗ ꯊꯥꯔꯒ ꯌꯣꯟꯕꯗꯣ ꯑꯗꯨꯗꯒꯤ ꯂꯩꯔꯛꯄꯅꯦ ꯑꯗꯨꯒꯗꯤ ꯑꯁ ꯀꯥꯏꯗꯩꯅꯣ ꯌꯨꯝ ꯌꯧꯔꯛꯑꯒ ꯆꯥꯔꯖ ꯇꯧꯔꯦ ꯑꯗꯨꯒꯗꯤ ꯃꯩꯁꯤ ꯁꯨꯡꯆꯪ ꯆꯪꯉꯨ ꯌꯥꯗꯕ ꯑꯣꯐ ꯇꯥꯁꯜꯂꯛꯏꯅꯦ ꯑꯗꯨꯅ ꯑꯩꯗꯤ ꯍꯣꯡꯒ ꯍꯣꯡꯕꯗꯨꯗ ꯑꯗꯨꯝ ꯑꯩꯒꯤ ꯁꯤ ꯇꯥꯏꯞ ꯑꯣꯏꯕꯁꯤꯗ ꯂꯧꯁꯜꯂꯛꯄꯅꯦ ꯑꯩ ꯆꯥꯔꯖꯔꯗꯣ ꯑꯃꯗꯣ ꯃꯔꯤꯗꯣ ꯈꯔ ꯌꯥꯗ꯭ꯔꯦꯕꯀꯣ ꯑꯗꯨ ꯑꯩ ꯍꯥꯟꯅꯩ ꯆꯥꯔꯖꯔꯗꯨꯗ ꯑꯣꯏꯅ ꯇꯧꯖꯔꯦ ꯑꯗꯨ ꯐꯗꯤ ꯐꯩ ꯍꯥꯏꯕꯕꯨ ꯀꯥꯏꯗꯩꯅꯣ ꯄꯣꯠꯇꯣ ꯍꯣꯡꯁꯨ ꯍꯣꯡꯉꯦ ꯀꯥꯏꯗꯩ ꯐꯕꯅꯣ ꯍꯣꯡꯁꯨ ꯍꯣꯡꯉꯦ ꯍꯣꯡꯉꯦꯅ ꯂꯧꯔꯨꯕꯩ ꯗꯁꯥ ꯇꯥꯔꯤꯅꯦ ꯑꯩ ꯍꯧꯖꯤꯛ ꯑꯗꯨꯅ ꯃꯩꯒ ꯆꯤꯡꯒꯦ ꯇꯧꯋꯦ ꯑꯩꯈꯣꯏ ꯍꯣꯁꯇꯦꯜ ꯂꯩꯕ ꯏꯃꯥꯟꯅꯕꯤ ꯑꯃꯅ ꯑꯝꯇ ꯌꯦꯡꯒꯦ ꯅꯪꯅ ꯅꯨꯡꯉꯥꯏꯇꯦ ꯍꯥꯏꯗꯣꯅ ꯂꯧꯒꯤꯕ ꯑꯗꯨ ꯃꯉꯣꯟꯗ ꯃꯩ ꯆꯤꯡꯉꯦꯅ ꯑꯩꯉꯣꯟꯗ ꯁꯥꯎꯕꯨ ꯁꯥꯎꯔꯛꯏꯅꯦ ꯑꯗꯣ ꯑꯩꯅ ꯍꯥꯏꯕ ꯑꯩ ꯑꯩꯅ ꯌꯥꯗꯦ ꯍꯥꯏꯗꯨꯗꯤꯅꯒ ꯑꯩꯅ ꯍꯥꯏꯔꯤꯅꯦꯕ ꯏꯃꯥꯟꯅꯕꯤꯗꯨꯗꯁꯨ ꯑꯗꯨ ꯚꯥꯏ ꯑꯁ ꯀꯥꯏꯗꯩꯅꯣꯗ ꯃꯃꯜꯕꯨꯗꯤ ꯃꯃꯜꯕꯨꯗꯤ ꯑꯗꯨꯝ ꯈꯔ ꯍꯣꯡꯉꯦꯕꯀꯣ ꯑꯇꯣꯞꯄ ꯑꯩꯅ ꯏꯁꯇꯣꯔꯗꯒꯤ ꯂꯩꯕꯗꯒꯤ ꯃꯈꯥꯗ ꯊꯥꯔ ꯌꯣꯜꯂꯝꯕꯗꯣ ꯑꯗꯨꯅ ꯍꯦꯟꯅ ꯍꯣꯡꯕꯨꯗꯤ ꯍꯣꯡꯉꯦ ꯍꯥꯏꯕꯨ ꯑꯗꯨꯝ ꯌꯥꯗꯕꯗꯣ ꯄꯣꯠꯇꯣ ꯕ꯭ꯔꯥꯟ ꯂꯩꯇꯕ ꯑꯣꯏꯔꯝꯃꯦꯕꯀꯣ ꯑꯗꯨꯝ ꯍꯣꯡꯉꯦ ꯃꯇꯤꯛ ꯄꯣꯠꯇꯣ ꯐꯗꯦ ꯍꯥꯏꯕꯗꯣ ꯑꯗꯨꯝ ꯇꯥꯛꯑꯦ ꯑꯗꯨ ꯑꯩ ꯍꯥꯟꯅꯗꯩꯁꯨ ꯑꯦꯛꯁꯄꯤꯔꯤꯌꯦꯟꯁꯄꯨꯗꯤ ꯈꯔ ꯂꯩ ꯑꯗꯣ ꯑꯩꯅ ꯃꯈꯣꯏ ꯃꯋꯣꯡꯗꯨꯗ ꯁꯨꯝ ꯈꯔ ꯊꯥꯖꯔꯨꯕ ꯍꯥꯏꯇꯥꯔꯦꯀꯣ ꯑꯗꯨꯅ ꯄꯣꯠꯇꯣ ꯂꯧꯕꯅꯦꯕ ꯑꯩꯅ ꯑꯗꯨꯒꯗꯤ ꯌꯥꯗꯕꯤ ꯂꯩꯔꯝꯃꯦ ꯑꯗꯨꯅ ꯚꯥꯏꯅ ꯍꯣꯏ ꯃꯥꯏ ꯃꯋꯣꯡꯗꯨꯗꯕꯨꯗꯤ ꯄꯥꯝꯃꯝꯕ ꯌꯥꯏꯌꯦꯕꯀꯣ ꯁꯨꯝ ꯈꯔ ꯑꯗꯨꯝ ꯐꯖꯩꯗꯅ ꯆꯥꯔꯖꯔꯗꯣ ꯁꯤ ꯇꯥꯏꯞꯀ ꯑꯣꯏꯔꯒ ꯑꯗꯨꯅ ꯌꯥꯕꯨꯗꯤ ꯌꯥꯏꯌꯦꯕꯀꯣ ꯂꯧꯕ ꯑꯗꯣ ꯀꯥꯥꯏꯗꯩ ꯋꯥꯅꯣ ꯑꯁꯨꯝ ꯁꯤꯖꯤꯟꯅꯔꯀꯥꯟꯗ ꯌꯥꯔꯛꯇꯕ ꯑꯗꯒꯤ ꯀꯨꯏꯅꯁꯨ ꯆꯠꯇ꯭ꯔꯦ ꯃꯤ ꯆꯥꯔꯖꯔ ꯑꯃꯅ ꯆꯠꯂꯤꯁꯤ ꯊꯥ ꯑꯃ ꯆꯍꯤ ꯑꯃ ꯑꯗꯨꯝ ꯆꯠꯄ ꯂꯩ ꯑꯗꯣ ꯑꯩ ꯆꯥꯔꯖꯔꯗꯨꯗꯤ ꯆꯍꯤ ꯆꯍꯤꯑꯌꯦ ꯊꯥ ꯃꯉꯥꯐꯥꯎ ꯆꯠꯇꯦ ꯊꯥ ꯑꯅꯤꯃꯨꯛ ꯐꯥꯔꯛꯄꯗ ꯑꯗꯨꯝ ꯊꯦꯝꯃ ꯊꯦꯝꯃ ꯁꯤꯖꯤꯟꯅꯕꯩ ꯇꯥꯏꯞꯇ ꯇꯧꯔ ꯁꯤꯖꯤꯟꯅꯕꯅꯦꯕ ꯑꯗꯨꯅ ꯑꯗꯨꯝ ꯌꯥꯒꯤꯗ꯭ꯔꯦ ꯑꯩ ꯑꯇꯣꯞꯄ ꯑꯃ ꯑꯣꯏꯅ ꯂꯧꯔꯦ ꯑꯗꯒꯤ ꯑꯇꯣꯞꯄ ꯂꯧꯔꯤꯗꯨꯅꯕꯨ ꯈꯔꯕꯨꯗꯤ ꯕ꯭ꯔꯥꯟꯗꯣ ꯇꯥꯡꯉꯦꯕ ꯑꯗꯨ ꯑꯣꯏꯔꯒꯁꯨ ꯄꯣꯠꯇꯣ ꯐꯕꯒꯤ ꯀꯨꯏꯅ ꯑꯗꯨꯝ ꯆꯠꯂ ꯂꯩꯔꯦꯗꯅ ꯑꯗꯨ ꯑꯩꯅꯁꯨ ꯚꯥꯏꯗ ꯅꯍꯥꯟ ꯍꯥꯏꯕꯗꯣ ꯊꯥꯔ ꯂꯩ ꯊꯥꯔ ꯌꯣꯜꯂꯝꯕ ꯄꯣꯠꯇꯣ ꯂꯧꯔꯨꯔꯅꯣ ꯑꯗꯒꯤ ꯍꯣꯡꯕꯨ ꯍꯦꯛ ꯍꯣꯡꯉꯕ ꯄꯣꯠꯁꯤ ꯀꯩꯅꯣꯝꯃ ꯑꯗꯨꯝ ꯇꯧꯔꯗꯕꯅꯦ ꯇꯥꯡꯉꯤ ꯃꯇꯤꯛ ꯑꯗꯨꯝ ꯕ꯭ꯔꯥꯟꯁꯦ ꯂꯩꯕ ꯑꯣꯏꯌꯦꯕ ꯑꯗꯨꯅ ꯑꯗꯨꯅꯤ ꯑꯩ ꯍꯥꯏꯁꯤ ꯚꯥꯏꯗ ꯑꯗꯣ ꯑꯩꯗꯣ ꯁ꯭ꯀꯨꯜ ꯀꯣꯂꯦꯖ ꯍꯜꯂꯛꯄꯗ ꯁꯨꯝ ꯍꯥꯊꯨ ꯍꯥꯊꯨꯒ ꯇꯧꯔꯒꯀꯣ ꯑꯇꯣꯞꯄ ꯑꯜꯇꯔꯅꯦꯇꯤꯞꯇꯨ ꯌꯦꯡꯍꯧꯗ꯭ꯔꯦꯕ ꯑꯩꯁꯨ ꯑꯗꯨꯝ ꯍꯣꯁꯇꯦꯜꯗꯣ ꯊꯣꯡ ꯂꯣꯟꯈ꯭ꯔꯅꯤ ꯊꯦꯡꯁꯨ ꯊꯦꯡꯉꯦ ꯒꯥꯔꯤ ꯐꯪ ꯒꯥꯔꯤ ꯐꯪꯗꯕꯁꯨ ꯌꯥꯏꯒ ꯈꯜꯂꯒ ꯁꯠ ꯂꯧꯁꯜꯂꯨꯕꯗꯨꯅꯦꯕ ꯑꯗꯨꯒꯗꯤ ꯑꯁ ꯐꯠꯇꯕꯤ ꯂꯩꯔꯝꯃꯦ ꯅꯨꯡꯉꯥꯏꯇꯦ ꯌꯥꯝꯅ ꯄꯩꯁꯥꯗꯣ ꯍꯥꯏꯗꯤ ꯍꯣꯡꯉꯁꯨ ꯄꯩꯁꯥꯗꯣ ꯌꯥꯝ ꯂꯩꯔꯒ ꯂꯧꯕ ꯅꯠꯇꯕꯅꯤꯅꯀꯣ ꯑꯗꯨꯝ ꯅꯨꯡꯉꯥꯏꯇꯦ ꯀꯥꯟꯅꯗꯕ ꯄꯣꯠꯇꯗꯤ ꯀꯥꯟꯅꯕ ꯄꯣꯠ ꯑꯐꯕ ꯄꯣꯠꯇꯗꯤ ꯃꯌꯥꯝ ꯁꯤꯖꯤꯟꯅꯔꯁꯨ ꯃꯌꯥꯝ ꯄꯩꯁꯥ ꯄꯤꯔꯁꯨ ꯂꯧꯕ ꯑꯗꯨꯝ ꯌꯥꯕ ꯑꯗꯨ ꯑꯣꯏꯗꯦꯕ ꯑꯗꯨꯃꯥꯏꯅ ꯇꯧꯗꯦꯕ ꯑꯗꯨꯅ ꯑꯁ ꯑꯩꯗꯣ ꯃꯇꯨꯡ ꯃꯅꯥꯎ ꯄꯔꯥ ꯑꯃ ꯑꯣꯏꯅ ꯇꯝꯍꯧꯔꯕꯅꯤ ꯄꯣꯠ ꯑꯍꯣꯡꯕꯀꯁꯦ ꯑꯝꯇ ꯂꯧꯅꯤꯡꯗ꯭ꯔꯦ ꯑꯗꯨꯝ ꯇꯥꯡꯉꯁꯨ ꯇꯥꯡꯅ ꯑꯗꯨꯝ ꯁꯤꯖꯤꯟꯅꯕꯅ ꯐꯩ ꯑꯗꯨꯅ ꯐꯗꯧ ꯃꯥꯜꯂꯦ ꯑꯗꯨꯅ ꯚꯥꯏꯗꯁꯨ ꯑꯩꯅ ꯍꯥꯏꯗꯣ ꯄꯣꯠꯁꯤꯕꯨ ꯍꯦꯛ ꯐꯔꯕꯀꯣ ꯂꯩꯔꯣꯔꯅꯨ ꯀꯩꯅꯣ ꯍꯣꯡꯉꯕꯀꯣ ꯑꯗꯨꯝ ꯌꯦꯡꯕꯤꯔꯣ ꯃꯥ ꯀ꯭ꯋꯥꯂꯤꯇꯤꯁꯤ ꯀꯃꯥꯏ ꯇꯧꯕꯅꯣ ꯈꯣꯠꯄꯅꯣ ꯍꯥꯏꯁꯦ ꯑꯗꯨ ꯃꯇꯨꯡꯗ ꯂꯧꯕ ꯑꯗꯨꯅ ꯈ꯭ꯋꯥꯏ ꯕꯦꯁ ꯑꯣꯏꯔꯅꯤ ꯚꯥꯏ ꯑꯩꯅ ꯍꯥꯏꯁꯤꯅꯕꯨ ꯚꯥꯏꯒꯤ ꯐꯅꯕꯅꯤ ꯑꯗꯨꯝ ꯍꯥꯏꯕꯗꯤ ꯑꯩꯈꯣꯏꯅ ꯄꯩꯁꯥꯗꯣ ꯃꯌꯥꯝ ꯊꯣꯛꯇꯅ ꯈꯣꯠꯇꯅ ꯇꯧꯕ ꯅꯠꯇꯕꯅꯤꯅꯀꯣ ꯄꯣꯠꯇꯣ ꯑꯐꯕ ꯂꯧꯔꯤꯀꯥꯟꯗ ꯑꯐꯕ ꯂꯧꯔ ꯀꯨꯏꯅ ꯁꯤꯖꯤꯟꯅꯕꯗꯣ ꯂꯥꯁꯇꯤꯡ ꯑꯣꯏꯕꯗꯨꯅ ꯐꯩꯗꯅ ꯑꯗꯨꯝ ꯑꯩꯈꯣꯏꯗꯣ ꯃꯇꯝꯁꯨ ꯂꯩꯇꯦꯗꯅ ꯄꯣꯠ ꯂꯧꯊꯣꯛ ꯂꯧꯁꯤꯟ ꯇꯧꯕꯒꯤ ꯑꯗꯨꯅꯅꯦꯕ ꯑꯩꯅ ꯚꯥꯏꯗ ꯍꯥꯏꯔꯤꯁꯦ ꯑꯗꯨꯅ ꯂꯧꯔꯣꯅꯨ ꯑꯩꯁꯨ ꯊꯝꯃꯒꯦ ꯐꯣꯟ ꯑꯗꯨꯒꯤ ꯍꯥꯏꯒꯦꯅ ꯇꯧꯕꯅꯤ ꯚꯥꯏꯗ